ꯑꯩꯁꯦ ꯂꯥꯁ ꯃꯟꯁꯤ ꯗꯦꯜꯂꯤ ꯆꯠꯂꯨꯔꯦ ꯑꯗꯨ ꯗꯦꯜꯂꯤ ꯆꯠꯄꯁꯤ ꯑꯩ ꯇ꯭ꯔꯦꯟꯗ ꯇꯣꯡꯉꯦ ꯇ꯭ꯔꯦꯟ ꯇ꯭ꯔꯦꯟ ꯇꯣꯡꯕꯁꯤꯗ ꯇ꯭ꯔꯦꯟꯒꯤ ꯃꯇꯥꯡꯗ ꯍꯥꯏꯔꯒꯗꯤ ꯇꯔꯦꯟꯁꯤ ꯃꯥꯒꯤ ꯌꯥꯝꯅ ꯒꯥꯔꯤꯗꯒꯤ ꯑꯣꯏꯅ ꯈ꯭ꯋꯥꯏꯗꯒꯤ ꯁꯥꯡꯕ ꯃꯈꯜ ꯑꯃꯅꯤ ꯃꯁꯤ ꯃꯥꯒꯤ ꯃꯥꯒꯤ ꯀꯥ ꯀꯥ ꯂꯩ ꯑꯗꯒꯤꯗꯤ ꯃꯥꯒꯤ ꯁꯤꯠꯁ ꯑꯗꯒꯤ ꯏꯟꯖꯤꯟ ꯑꯗꯨꯒ ꯃꯥꯒꯤ ꯆꯀꯥ ꯃꯁꯤ ꯃꯈꯜ ꯌꯥꯝ ꯂꯩ ꯃꯁꯤ ꯃꯥꯒꯤ ꯆꯀꯥꯁꯤ ꯑꯩꯈꯣꯏꯒꯤ ꯒꯥꯔꯤ ꯐꯣꯔ ꯍ꯭ꯋꯤꯜꯂꯔ ꯇꯥꯏꯌꯔ ꯇꯥꯏꯌꯔꯒꯨꯝꯕ ꯑꯣꯏꯗꯦ ꯃꯁꯤ ꯌꯣꯠꯅ ꯑꯣꯏ ꯃꯁꯤ ꯀꯔꯥꯏ ꯇ꯭ꯔꯦꯟꯁꯤ ꯀꯃꯥꯏꯅ ꯆꯦꯟꯅꯤ ꯍꯥꯏꯕꯗ ꯃꯥꯒꯤ ꯇ꯭ꯔꯦꯛ ꯃꯥꯒꯤ ꯇ꯭ꯔꯦꯛ ꯍꯥꯏꯕ ꯂꯝꯕꯤ ꯑꯃ ꯂꯩꯅꯤ ꯃꯁꯤꯗ ꯆꯠꯇꯣꯏꯅꯤ ꯑꯗꯨꯒ ꯍꯥꯟꯅꯗꯤ ꯇ꯭ꯔꯦꯟꯁꯤ ꯍꯥꯟꯅꯗꯤ ꯀꯣꯏꯂꯥꯅ ꯍꯤꯠ ꯇꯧꯔꯒ ꯆꯦꯜꯂꯝꯕꯅꯤ ꯍꯧꯖꯤꯛꯇꯤ ꯇ꯭ꯔꯦꯟꯁꯤ ꯌꯥꯝꯅ ꯀꯝꯐꯣꯔꯇꯦꯕꯜ ꯑꯣꯏꯕ ꯁꯤꯠ ꯑꯗꯒꯤ ꯕꯤꯖꯤꯅꯦꯁ ꯀ꯭ꯂꯥꯁ ꯑꯗꯒꯤ ꯃꯤꯗꯜ ꯀ꯭ꯂꯥꯁꯀꯤ ꯂꯋꯥꯔ ꯀ꯭ꯂꯥꯁꯀꯤ ꯑꯗꯨꯃꯥꯏꯅ ꯃꯥꯒꯤ ꯋꯦꯠꯀꯤ ꯃꯇꯨꯡ ꯏꯟꯅ ꯇ꯭ꯔꯦꯟꯁꯨ ꯂꯩꯔꯦ

ꯇ꯭ꯔꯦꯟꯁꯤꯗ ꯌꯥꯝꯅ ꯌꯥꯝꯅ ꯈ꯭ꯋꯥꯏꯗꯒꯤ ꯄ꯭ꯔꯤꯊꯤꯕꯤꯒꯤ ꯑꯣꯏꯅ ꯈ꯭ꯋꯥꯏꯗꯒꯤ ꯌꯥꯡꯕ ꯇ꯭ꯔꯦꯟꯁꯤ ꯖꯄꯥꯟꯗ ꯂꯩ ꯕꯨꯂꯦꯠ ꯇ꯭ꯔꯦꯟ ꯍꯥꯏꯔꯤꯕꯁꯤꯅꯤ ꯇ꯭ꯔꯦꯟ ꯇꯣꯡꯕꯁꯤꯁꯨ ꯌꯥꯝꯅ